ꯚꯥꯔꯠꯇ ꯇꯦꯛꯅꯣꯒꯣꯖꯤ ꯃꯍꯩ ꯃꯁꯤꯡ ꯍꯔꯥꯎ ꯀꯨꯝꯍꯩ ꯂꯂꯣꯜ ꯏꯇꯤꯛ ꯑꯃꯁꯨꯡ ꯇꯔꯥꯟꯁꯄꯣꯔꯇꯦꯁꯟꯒꯨꯝꯕ ꯍꯤꯔꯝꯁꯤꯡꯗ ꯚꯥꯔꯠꯄꯨ ꯃꯑꯣꯡ ꯀꯌꯥꯗ ꯑꯍꯣꯡꯕ ꯄꯨꯔꯛꯈꯤꯕ ꯂꯂꯣꯟ ꯏꯇꯤꯛ ꯇꯧꯕ ꯃꯤꯑꯣꯏꯁꯤꯡ ꯏꯟꯗꯁꯇꯔꯦꯂꯤꯁ ꯑꯃꯁꯨꯡ ꯂꯨꯆꯤꯡꯕ ꯀꯌꯥ ꯂꯩꯔꯤ ꯃꯈꯣꯏꯁꯤꯡ ꯑꯗꯨꯒꯤ ꯃꯅꯨꯡꯗ ꯖꯦꯝꯁꯠꯖꯤ ꯇꯇꯥꯁꯨ ꯑꯃꯅꯤ ꯃꯍꯥꯛꯅ ꯏꯟꯗꯁꯇꯔꯦꯂꯥꯏꯁ ꯍꯧꯗꯣꯛꯑꯝꯕꯅ ꯃꯔꯝ ꯑꯣꯏꯔꯒ ꯂꯝꯗꯝ ꯑꯁꯤꯕꯨ ꯏꯀꯅꯃꯤꯒꯤ ꯂꯝꯗ ꯍꯦꯟꯅ ꯆꯥꯎꯈꯠꯄ ꯑꯃ ꯑꯣꯏꯍꯟꯕ ꯉꯝꯏ ꯑꯗꯨꯒ ꯑꯇꯞꯄ ꯂꯝꯗꯝ ꯁꯤꯡꯒꯁꯨ ꯍꯦꯟꯅ ꯃꯔꯤ ꯐꯒꯠꯍꯟꯗꯨꯅ ꯑꯃꯒ ꯑꯃꯒꯒꯤ ꯃꯔꯛꯇ ꯀꯣꯄꯔꯦꯁꯟ ꯍꯦꯟꯅ ꯂꯩꯅꯍꯟꯕ ꯉꯝꯏ ꯃꯍꯥꯛꯅ ꯇꯇꯥꯒꯤ ꯏꯟꯗꯁꯇ꯭ꯔꯤ ꯑꯁꯤ ꯂꯤꯡꯈꯠꯂꯝꯕ ꯑꯁꯤꯅ ꯃꯁꯤꯗꯒꯤ ꯄꯨꯊꯣꯔꯛꯂꯤꯕ ꯌꯣꯠꯁꯤꯡ ꯑꯁꯤꯅ ꯍꯧꯖꯤꯛꯀꯤ ꯇꯦꯛꯅꯣꯂꯣꯖꯤꯗ ꯁꯤꯖꯤꯟꯅꯔꯤꯕ ꯁꯦꯝꯕ ꯁꯥꯕ ꯇꯧꯔꯤꯕ ꯄꯣꯠꯁꯛꯁꯤꯡ ꯑꯁꯤ ꯃꯍꯥꯛꯅ ꯃꯇꯦꯡ ꯌꯥꯝꯅ ꯄꯥꯡꯏ ꯃꯁꯤ ꯂꯩꯔꯝꯕ ꯑꯁꯤꯅ ꯑꯩꯈꯣꯏꯅ ꯍꯧꯖꯤꯛ ꯄꯨꯊꯣꯛꯅꯤꯡꯂꯤꯕ ꯌꯣꯠꯀꯤ ꯑꯣꯏꯕ ꯄꯣꯠꯆꯩꯁꯤꯡ ꯒꯥꯔꯤ ꯑꯣꯏꯒꯦꯔꯥ ꯑꯩꯈꯣꯏꯅ ꯁꯤꯖꯤꯟꯅꯔꯤꯕ ꯌꯨꯇꯦꯟꯁꯤꯟꯁ ꯑꯣꯏꯒꯦꯔꯥ ꯃꯁꯤꯗ ꯌꯥꯝꯅ ꯆꯥꯎꯕ ꯃꯇꯦꯡ ꯑꯃ ꯄꯤꯔꯤ